ꯑꯩꯅ ꯅꯤꯛꯀꯣꯟꯒꯤ ꯍꯟꯗ꯭ꯔꯦꯠ ꯃꯦꯒꯥ ꯄꯤꯛꯁꯦꯜ ꯑꯃ ꯂꯧꯖꯩ ꯑꯗꯨ ꯀꯦꯃꯦꯔꯥ ꯑꯁꯤ ꯌꯧꯔꯛꯑꯀꯥꯟꯗ ꯃꯥꯒꯤ ꯍꯟꯗ꯭ꯔꯦꯠ ꯃꯦꯒꯥ ꯄꯤꯛꯁꯦꯜ ꯑꯣꯏꯕꯅꯤ ꯃꯥꯏ ꯀ꯭ꯋꯥꯂꯤꯇꯤꯁꯨ ꯌꯥꯝꯅ ꯐꯖꯕ ꯑꯣꯏꯗꯦ ꯑꯗꯨꯒ ꯀꯦꯃꯦꯔꯥꯗꯨꯁꯨ ꯄꯨꯔꯀꯥꯟꯗ ꯌꯥꯝꯅ ꯂꯨꯝꯕ ꯑꯣꯏꯌꯦ ꯑꯗꯨ